ꯍꯂꯣ ꯎꯝ ꯑꯩ ꯅꯨꯡꯉꯥꯏꯔꯤ ꯑꯂꯥꯅ ꯑꯅꯥ ꯑꯌꯦꯛ ꯌꯥꯎꯍꯟꯗꯦ ꯎꯝ ꯀꯔꯤꯝ ꯇꯧꯗꯦ ꯑꯉꯥꯡ ꯅꯨꯕꯤ ꯁ꯭ꯀꯨꯜ ꯀꯥꯔꯤ ꯀꯔꯤꯝ ꯇꯧꯗ꯭ꯔꯦ ꯀ꯭ꯂꯥꯁ ꯑꯃꯅ ꯐꯥꯏꯚ ꯀꯥꯔꯦ ꯑꯃꯅ ꯊ꯭ꯔꯤ ꯑꯃꯅ ꯀ꯭ꯂꯥꯁ ꯅꯔꯁꯔꯤ ꯀꯥꯔꯦ ꯎꯝ ꯑꯃꯅ ꯊꯧꯕꯥꯜꯗ ꯑꯃꯅ ꯑꯥꯅꯟꯗꯄꯨꯔ ꯊꯧꯕꯥꯜꯗ ꯑꯅꯤ ꯑꯃꯅ ꯑꯥꯅꯟꯗꯄꯨꯔꯗ ꯇꯝꯃꯤ ꯁꯨꯇꯤ ꯊꯥꯗ꯭ꯔꯤ ꯁ꯭ꯀꯨꯜ ꯀꯥꯔꯤ ꯍꯥꯏꯔꯛꯑꯣ ꯍꯥꯏꯔꯛꯑꯣ ꯎꯝ ꯄꯨꯜꯂꯤꯁꯤꯅꯦ ꯌꯥꯏꯅꯦ ꯀꯗꯥꯏꯗ ꯆꯠꯁꯦ ꯍꯥꯏꯅꯣ ꯀꯣꯏꯕ ꯑꯣꯏꯅ ꯎꯝ ꯌꯥꯏꯌꯦ ꯀꯤꯍꯣꯝ ꯌꯦꯡꯕ ꯑꯣꯏꯅ ꯀꯤꯍꯣꯝꯁꯨ ꯍꯧꯖꯤꯛꯇꯤ ꯆꯥꯕ ꯌꯥꯗꯣꯔꯃꯤ ꯀꯤꯍꯣꯝ ꯃꯇꯝꯅꯤ ꯍꯥꯎꯁꯨ ꯍꯥꯎꯕꯅꯤ ꯃꯣꯏꯒꯤ ꯀꯤꯍꯣꯝꯁꯤꯗꯤ ꯌꯥꯏꯅꯦ ꯆꯠꯄ ꯑꯩꯗꯤ ꯌꯨꯝꯗꯕꯨꯗꯤ ꯂꯩꯇꯦ ꯈꯔ ꯅꯣꯡ ꯅꯤꯅꯤ ꯂꯩꯔꯒ ꯅꯤꯅꯤ ꯍꯨꯝꯅꯤꯃꯨꯛ ꯂꯩꯔꯒ ꯆꯠꯄ ꯃꯇꯝ ꯑꯃꯗ ꯆꯠꯂꯒ ꯗꯨꯗ ꯍꯜꯂꯛꯑꯅꯤ ꯑꯩꯁꯨ

ꯎꯝ ꯑꯣ ꯑꯗꯨꯁꯨ ꯑꯩ ꯂꯥꯛꯑꯒꯦ ꯑꯗꯨꯗ ꯑꯗꯨꯒ ꯄꯨꯟꯅ ꯒꯥꯔꯤ ꯑꯃꯗ ꯄꯨꯟꯅ ꯆꯠꯂꯁꯤ ꯑꯗꯨꯗꯒꯤ ꯂꯥꯛꯑꯒ ꯑꯩ ꯎꯝ ꯎꯝ ꯆꯟꯗ꯭ꯔꯒꯅ ꯒꯥꯔꯤ ꯑꯅꯤ ꯆꯠ ꯇꯥꯔꯦꯗꯅ ꯑꯅꯤꯗ ꯇꯧꯔꯒ ꯄꯨꯟꯅ ꯑꯗꯨꯗ ꯑꯩ ꯌꯧꯔꯛꯑꯒ ꯄꯨꯟꯅ ꯆꯠꯃꯤꯟꯅꯔꯁꯦ ꯑꯣ ꯌꯥꯏꯌꯦ ꯄꯣꯔꯛꯑꯣ ꯑꯗꯣ ꯀꯤꯍꯣꯝ ꯐꯥꯔꯝꯗꯤ ꯐꯖꯕꯅꯤ ꯑꯉꯥꯡꯁꯤꯡꯁꯨ ꯍꯔꯥꯎꯔꯅꯤ ꯂꯣꯏꯅ ꯑꯗꯨꯝ ꯐꯖꯕꯅꯤꯅ ꯀꯤꯍꯣꯝꯗꯨ ꯎꯕꯗ ꯃꯣꯏꯗꯤ ꯈꯪꯗꯃꯤꯅ ꯎꯝ ꯎꯝ ꯃꯨꯜꯂꯝꯃꯅꯤ ꯆꯥꯕ ꯌꯥꯔꯛꯑꯅꯤ ꯑꯗꯣ ꯑꯗꯨꯝ ꯆꯥꯔꯛꯄ ꯌꯥꯔꯅꯤ ꯀꯤꯍꯣꯝ ꯑꯗꯨꯝ ꯍꯔꯥꯎꯔꯅꯤ ꯑꯉꯥꯡꯁꯤꯡꯁꯨ ꯂꯧꯔꯝꯃꯣꯏꯗ ꯇꯤꯛꯀꯦꯠꯇꯤ ꯂꯧꯔꯣꯏ ꯑꯗꯨꯝ ꯆꯠꯂꯒ ꯆꯪꯕ ꯌꯥꯅꯤ ꯆꯪꯉꯒ ꯑꯗꯨꯝ ꯃꯣꯏꯗ ꯍꯥꯏꯔꯒ ꯄꯨꯂꯞ ꯆꯠꯄꯅꯤꯅ ꯇꯤꯀꯦꯠ ꯀꯛꯑꯁꯨ ꯀꯩꯁꯨ ꯌꯥꯝ ꯀꯛꯑꯝꯃꯣꯏꯗ ꯀꯛꯑꯁꯨ ꯄꯤꯕ ꯇꯥꯔꯦꯗꯅ ꯑꯗꯨꯒ ꯍꯣꯏ ꯇꯧꯔꯝꯃꯣ ꯑꯩꯁꯨ ꯄꯨꯔꯛꯀꯦ ꯁꯥ ꯊꯣꯡꯉ ꯄꯨꯔ ꯆꯠꯂꯁꯤ ꯄꯤꯀꯤꯅꯤꯛꯀꯤ ꯏꯁꯇꯥꯏꯜꯗ ꯁꯤꯗ ꯊꯣꯡꯉꯒ ꯎꯝ ꯑꯉꯥꯡ ꯅꯨꯕꯤ ꯌꯥꯎꯕꯅꯤꯅ ꯃꯣꯔꯣꯛ ꯁꯥꯗꯕꯤꯗ ꯆꯝꯅ ꯆꯥꯕ ꯌꯥꯅꯕ ꯁꯟ ꯅꯨꯡ ꯀꯔꯤ ꯀꯔꯥ ꯈꯔ ꯂꯧꯔꯒ ꯈꯔ ꯉꯟꯅ ꯍꯜꯂꯛꯅꯕ ꯉꯟꯅ ꯆꯠꯁꯦ

ꯑꯩ ꯊꯕꯛ ꯆꯠꯂꯤꯌꯦ ꯊꯕꯛ ꯃꯐꯝꯗ ꯂꯩ ꯈꯔ ꯇꯞꯅ ꯅꯣꯡ ꯅꯤꯅꯤ ꯂꯩꯔꯒ ꯂꯥꯛꯑꯅꯤ ꯂꯥꯞꯄꯤꯗ ꯑꯥ ꯆꯥꯟꯗꯦꯜ ꯑꯁꯣꯝꯗ ꯅꯣꯡ ꯇꯥꯗꯦ ꯁꯥꯏꯗ ꯌꯥꯝꯅ ꯁꯤꯗꯗꯤ ꯅꯣꯡꯁꯨ ꯆꯨꯗꯦ ꯅꯣꯏꯔꯣꯝꯗ ꯇꯥꯕ꯭ꯔꯣ ꯅꯣꯡ ꯑꯗꯣꯝꯗꯗꯤ ꯆꯨꯗꯦ ꯁꯤꯗꯗꯤ ꯅꯣꯡ ꯑꯝꯇ ꯁꯥꯏ ꯌꯥꯝꯅ ꯁꯥꯕꯅ ꯍꯦꯟꯒꯠꯂꯦ ꯅꯣꯡꯅ ꯆꯨꯗꯦ ꯆꯥꯛ ꯏꯁꯤꯡ ꯑꯩꯈꯣꯏꯅ ꯊꯣꯡꯉꯒ ꯆꯥꯔꯤꯅꯦ ꯒ꯭ꯌꯥꯁꯇ ꯇꯧꯔꯒ ꯃꯣꯏꯅ ꯄꯤꯕ ꯅꯠꯇꯦ ꯍꯥ ꯑꯩꯈꯣꯏ ꯑꯅꯤꯈꯛꯇꯅꯤꯗ ꯉꯁꯤꯗꯤ ꯁꯥ ꯇꯧꯔꯤ ꯑꯩꯈꯣꯏꯗꯤ ꯆꯥꯛ ꯆꯥꯗꯧꯔꯦ ꯅꯣꯏ ꯆꯥꯗ꯭ꯔꯤꯕꯣ ꯑꯩꯈꯣꯏꯗꯤ ꯆꯥꯗꯧꯔꯦ ꯉꯟꯕꯅꯤꯅ ꯉꯟꯅ ꯉꯟꯅ ꯇꯣꯉꯥꯟꯅ ꯂꯩꯔꯤꯅꯤꯗ ꯑꯩꯈꯣꯏꯅ ꯑꯩꯈꯣꯏꯅ ꯂꯩꯔ ꯂꯩꯏ ꯆꯥꯔꯤꯅꯤ ꯃꯣꯏꯅ ꯄꯤꯌꯨ ꯌꯥꯗꯦ ꯑꯩꯈꯣꯏꯅ ꯆꯥꯕ ꯂꯩꯔ ꯆꯥꯕ ꯐꯪꯏ ꯑꯗꯨꯝ ꯃꯇꯝ ꯃꯇꯝꯒꯤ ꯑꯗꯨꯝ ꯗꯔꯀꯥꯔ ꯑꯣꯏꯕꯁꯤꯡ ꯂꯣꯏꯅ ꯐꯪꯏ ꯃꯅꯥ ꯃꯁꯤꯡ ꯀꯔꯤ ꯀꯔꯥ ꯇꯥꯡꯇꯕꯨ ꯈꯔ ꯇꯥꯡꯏ ꯆꯠꯄꯗꯤ ꯃꯣꯏꯅ ꯊꯤꯜꯂꯦ ꯒꯥꯔꯤꯅ ꯑꯗꯨꯒ ꯂꯧꯕꯁꯨ ꯂꯥꯛꯀꯗꯕ ꯃꯣꯏꯅ ꯍꯜꯂꯛꯄꯗꯁꯨ ꯃꯣꯏꯒ ꯍꯟꯃꯤꯟꯅꯔꯛꯇꯣꯏꯅꯤ ꯃꯣꯏꯅ ꯉꯟꯕ ꯂꯧꯕꯒꯤ ꯂꯥꯛꯇꯣꯔꯤꯃꯤ ꯂꯧꯕ ꯂꯥꯛꯄꯗ ꯍꯟꯃꯤꯟꯅꯔꯛꯄ ꯍꯥꯎꯅ ꯆꯥꯟꯕ ꯍꯥꯞꯄ ꯑꯧ ꯂꯩꯌꯦ ꯑꯗꯨꯝ ꯑꯣ ꯐꯔꯦ ꯐꯔꯦ ꯊꯝꯃꯣ ꯑꯣꯀꯦ ꯑꯗꯨꯗꯤ ꯍꯣꯏ ꯍꯣꯏ ꯐꯔꯦ ꯊꯝꯃꯒꯦ